ꯑꯥ ꯍꯜꯂꯣ ꯍꯥꯏꯕꯤꯌꯣ ꯄꯥꯏꯈꯣꯝꯕ ꯐ꯭ꯔꯨꯏꯠ ꯍꯥꯎꯁꯅꯦ ꯍꯥꯏꯕꯤꯌꯣ ꯑꯣ ꯑꯣ ꯑꯗꯨꯒꯤꯗꯤ ꯃꯈꯟ ꯁꯨꯅ ꯂꯩꯖꯩ ꯒ꯭ꯔꯦꯞꯁꯨ ꯂꯩ ꯑꯗꯒꯤ ꯀꯤꯋꯤ ꯂꯩ ꯑꯗꯨꯒꯤꯗꯤ ꯑꯗꯣꯝꯅ ꯑꯄꯥꯝꯕ ꯍꯩ ꯃꯈꯟꯒꯤꯗꯤ ꯂꯣꯏ ꯁꯨꯅ ꯂꯩꯖꯩ ꯀꯦ ꯖꯤꯗ ꯆꯅꯤꯒ ꯍꯨꯝꯐꯨ ꯑꯣꯜꯂꯦ ꯀꯣꯝꯂꯥꯅ ꯆꯅꯤꯒ ꯅꯤꯐꯨꯗ ꯂꯩꯌꯦ ꯑꯧ ꯍꯣꯏ ꯌꯥꯅꯤ ꯃꯃꯟꯁꯦ ꯇꯥꯕꯁꯦ ꯌꯥꯝꯅꯗꯤ ꯇꯥꯕ ꯉꯝꯖꯔꯣꯏ ꯍꯥꯏꯗꯤ ꯍꯧꯖꯤꯛꯁꯦ ꯀꯥꯂꯦꯟ ꯑꯣꯏꯕꯅꯤꯅꯀꯣ ꯑꯥ ꯍꯩꯁꯦ ꯑꯗꯨꯛꯀꯤ ꯃꯇꯤꯛ ꯗꯤꯃꯥꯟ ꯂꯩꯕ ꯑꯗꯨꯅ ꯍꯩꯁꯦ ꯑꯥ ꯑꯗꯣꯝꯅ ꯄꯥꯝꯕꯤꯔꯒꯗꯤ ꯂꯧꯒꯦꯅ ꯂꯥꯛꯄꯤꯔꯒꯗꯤ ꯍꯣꯏ ꯀꯦ ꯖꯤ ꯇꯔꯥ ꯑꯃ ꯀꯔꯤ ꯑꯃ ꯂꯧꯕ ꯃꯇꯝꯗ ꯆꯅꯤꯒ ꯍꯨꯝꯐꯨ ꯁꯥꯔꯝꯕꯗꯣ ꯆꯅꯤꯒ ꯌꯥꯡꯈꯩ ꯃꯉꯥꯒꯨꯝꯕ ꯑꯗꯨꯃꯥꯏꯅ ꯁꯥꯕ ꯌꯥꯒꯅꯤ ꯑꯣ ꯑꯩ ꯏꯁꯥꯒꯤ ꯐꯥꯝꯒꯤ ꯍꯩꯁꯨ ꯌꯥꯎꯔꯦ ꯏꯁꯥꯒꯤ ꯐꯥꯝꯒꯤ ꯍꯩ ꯂꯧꯔꯒꯗꯤ ꯑꯃꯨꯛ ꯈꯤꯇꯪꯗꯤ ꯍꯣꯡꯉꯦꯕꯀꯣ ꯑꯗꯨꯒ ꯈꯔ ꯐꯖꯕ ꯍꯥꯏꯔꯒꯗꯤ ꯃꯣꯏ ꯃꯄꯥꯟ ꯂꯝꯒꯤ ꯍꯩ ꯀꯥꯁꯃꯤꯔꯒꯤ ꯑꯁꯥꯝꯒꯤ ꯑꯗꯨ ꯂꯩꯖꯩ ꯑꯗꯨ ꯀꯔꯝꯕ ꯄꯥꯝꯕꯤꯗꯣꯏꯅꯣ ꯑꯥ ꯇꯧꯖꯩ ꯇꯧꯖꯩ ꯑꯇꯣꯞꯄꯗꯁꯨ ꯃꯌꯥꯝ ꯇꯧꯖꯩ ꯃꯐꯝꯁꯦ ꯆꯥꯎꯔꯥꯛꯅ ꯑꯩ ꯑꯝꯇ ꯌꯦꯡꯖꯔꯛꯀꯦꯀꯣ ꯎꯝ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯀ꯭ꯋꯥꯀꯩꯊꯦꯜ ꯅꯤꯄꯥꯜ ꯃꯐꯝꯁꯦ ꯈꯔ ꯑꯗꯨꯝ ꯌꯥꯝꯃꯦ ꯃꯐꯝꯁꯦ ꯇꯔꯥ ꯃꯔꯤꯃꯨꯛ ꯁꯨꯏ ꯍꯥꯏꯇꯔꯦ ꯑꯗꯣ ꯁꯣꯝꯅ ꯇꯧꯕꯤꯔꯤꯁꯤꯅ ꯀꯔꯤ ꯂꯝꯒꯤ ꯑꯣꯏꯕꯤꯔꯕꯅꯣ

ꯑꯧ ꯑꯧ ꯀꯔꯤꯒꯤ ꯌꯥꯗꯅꯤ ꯑꯗꯨꯝ ꯂꯧꯕꯤꯕ ꯌꯥꯒꯅꯤ ꯑꯗꯨꯝ ꯑꯩ ꯃꯌꯥꯝꯒ ꯔꯦꯠꯇꯒꯤꯗꯤ ꯑꯩꯅ ꯑꯗꯨꯝ ꯈꯔ ꯇꯥꯅ ꯑꯗꯨꯝ ꯊꯥꯖꯕꯅꯦ ꯍꯥꯏꯗꯤ ꯏꯁꯥꯃꯛꯀꯤ ꯐꯥꯝꯗꯒꯤ ꯄꯨꯊꯣꯛꯄꯁꯨ ꯌꯥꯎꯕꯅꯤꯅꯀꯣ ꯑꯗꯣ ꯀꯔꯤ ꯀꯔꯤ ꯍꯩ ꯃꯈꯜ ꯄꯥꯝꯕꯤꯒꯦ ꯎꯝ ꯎꯝ

ꯑꯧ ꯌꯥꯝꯃꯒꯗꯤ ꯑꯩꯈꯣꯏ ꯇꯧꯖꯩꯑꯕꯀꯣ ꯌꯥꯝꯗ꯭ꯔꯒꯗꯤ ꯀꯦ ꯖꯤ ꯇꯔꯥ ꯀꯨꯟꯒꯨꯝꯕ ꯑꯣꯏꯇꯔꯒꯗꯤ ꯑꯩꯈꯣꯏ ꯑꯗꯨꯒꯤꯗꯤ ꯈꯨꯗꯣꯡ ꯆꯥꯕ ꯂꯩꯖꯗꯦꯕ ꯌꯥꯝꯃꯒꯗꯤ ꯁꯝꯅ ꯍꯥꯏꯔ ꯀꯥꯟꯗ ꯀꯤꯋꯤꯗ ꯀꯦ ꯖꯤ ꯌꯥꯡꯈꯩ ꯄꯤꯕꯤꯔꯛꯑꯣ ꯑꯗꯒꯤ ꯑꯦꯄꯜꯗ ꯀꯦ ꯖꯤ ꯅꯤꯐꯨ ꯄꯤꯕꯤꯔꯣ ꯑꯗꯨꯒꯨꯝꯕꯀꯣ ꯑꯗꯨꯒꯨꯝꯕ ꯑꯣꯏꯇꯥꯔꯒꯗꯤ ꯑꯗꯣꯝꯒꯤ ꯊꯣꯡꯒꯥꯟꯃꯛꯇꯗ ꯑꯗꯨꯝ ꯊꯝꯖꯒꯅꯤ ꯑꯩꯈꯣꯏꯅ ꯄꯤꯖꯔꯛꯀꯅꯤ ꯑꯗꯣ ꯑꯗꯣꯝꯅ ꯍꯥꯏꯕꯤꯔꯤꯕ ꯍꯩ ꯃꯈꯜꯁꯤꯗꯤ ꯂꯣꯏꯅꯗꯤ ꯁꯨꯗꯤ ꯁꯨꯔꯦ ꯑꯗꯣ ꯗꯦꯂꯤꯕꯔ ꯇꯧꯔꯛꯄꯒꯤ ꯈꯨꯗꯣꯡ ꯆꯥꯕꯗꯤ ꯌꯥꯝ ꯋꯥꯡꯅ ꯂꯩꯔꯦ ꯍꯥꯏꯇꯔꯦ

ꯑꯗꯨꯒꯨꯝꯕ ꯈꯨꯗꯣꯡ ꯆꯥꯕꯗꯤ ꯍꯧꯖꯤꯛꯀꯤꯃꯛꯇꯗꯤ ꯂꯩꯇꯦꯕꯀꯣ ꯍꯥꯏꯗꯤ ꯍꯧꯖꯤꯛ ꯍꯩꯁꯦ ꯑꯗꯨꯛꯀꯤ ꯃꯇꯤꯛ ꯀꯥꯂꯦꯟꯅꯤꯅ ꯍꯩꯁꯦ ꯑꯗꯨꯛꯀꯤ ꯃꯇꯤꯛ ꯗꯤꯃꯥꯟ ꯂꯩꯕꯅꯤꯅ ꯑꯩꯈꯣꯏꯁꯨ ꯉꯝꯅꯕ ꯍꯣꯠꯅꯖꯕꯅꯤꯅ ꯑꯗꯣꯝꯅ ꯍꯩ ꯂꯧꯒ꯭ꯔꯒ ꯇꯪꯈꯥꯏ ꯑꯃ ꯊꯤꯔꯒ ꯇꯪꯈꯥꯏ ꯑꯃ ꯀꯣꯟꯅ ꯄꯤꯒꯦ ꯍꯥꯏꯕꯗꯣ ꯑꯗꯨ ꯑꯩꯈꯣꯏꯗ ꯑꯩꯁꯨ ꯁꯤꯗꯩꯗ ꯃꯤꯁꯦ ꯊꯝꯃꯤꯅꯦꯕꯀꯣ ꯃꯤ ꯊꯝꯃꯒ ꯇꯧꯕꯅꯤꯅ ꯃꯣꯏꯒꯤ ꯁꯦꯂꯔꯤ ꯍꯥꯏꯕ ꯑꯃ ꯂꯥꯛꯏ ꯑꯗꯨꯒꯤ ꯄꯤꯊꯣꯛ ꯄꯤꯁꯤꯟꯒꯤ ꯃꯌꯥꯝ ꯑꯃ ꯂꯩꯕꯅꯤꯅ ꯑꯗꯨꯝ ꯂꯧꯕꯤꯒꯦꯗꯤ ꯐꯨꯜ ꯄꯦꯗ ꯇꯧꯔꯒ ꯑꯗꯨꯝ ꯂꯧꯕꯤꯕ ꯌꯥꯅꯤ ꯑꯗꯨꯗ ꯇꯥꯊꯣꯛ ꯇꯥꯁꯤꯟ ꯈꯔ ꯑꯗꯨꯝ ꯂꯩꯒꯅꯤ ꯃꯤ ꯅꯤꯄꯥꯟꯃꯨꯛ ꯂꯩ ꯑꯗꯣ ꯌꯣꯟꯕꯁꯦ ꯕꯤꯖꯤꯅꯦꯁꯅꯤꯅ ꯅꯣꯡ ꯇꯥꯕ ꯀꯥꯟꯁꯨ ꯑꯣꯏꯕ ꯅꯣꯡꯒ ꯇꯥꯕ ꯃꯇꯝꯗꯨꯗꯗꯤ ꯍꯩꯁꯦ ꯏꯆꯠ ꯀꯟꯅ ꯏꯆꯠ ꯆꯠꯇꯦꯕꯀꯣ ꯑꯗꯨꯗꯨꯒ ꯇꯥꯗꯕ ꯀꯥꯟꯗꯗꯤ ꯑꯗꯨꯛꯀꯤ ꯃꯇꯤꯛ ꯈꯔ ꯑꯗꯨꯝ ꯌꯣꯜꯂꯦ ꯍꯥꯏꯇꯔꯦ ꯃꯅꯤꯄꯨꯔꯒꯤ ꯃꯐꯝ ꯈꯨꯗꯤꯡꯃꯛꯇꯒꯤꯅꯦ ꯑꯗꯨꯝ ꯂꯧꯕ ꯂꯥꯛꯄꯤꯑꯕ ꯑꯩꯒꯤ ꯗꯨꯀꯥꯟꯁꯤꯕꯨ ꯅꯨꯡꯁꯤꯕꯒꯤꯔꯥ ꯑꯩꯒꯤ ꯍꯩꯁꯤꯕꯨ ꯍꯥꯎꯕꯒꯤꯔꯥ ꯑꯗꯨꯝ ꯂꯧꯕ ꯂꯥꯛꯄꯤꯌꯦ ꯑꯗ ꯑꯗꯣꯝꯁꯨ ꯑꯗꯨꯝ ꯂꯥꯛꯄꯤꯔꯥ ꯑꯗꯨꯝ ꯈꯪꯕꯤꯒꯅꯤ ꯖꯨꯁꯃꯛꯇꯤ ꯑꯩꯈꯣꯏ ꯁꯦꯝꯃꯒꯗꯤ ꯇꯧꯗ꯭ꯔꯦ ꯑꯗꯣ ꯏꯆꯟꯅ ꯉꯁꯥꯏ ꯄꯟꯕꯤꯕꯗ ꯃꯦꯡꯒꯣꯗꯤ ꯋꯥꯠꯂꯦ ꯃꯦꯡꯒꯣꯒꯤ ꯃꯇꯝꯅꯤ ꯃꯦꯡꯒꯣ ꯄꯥꯝꯗ꯭ꯔꯣ ꯑꯥ ꯃꯦꯡꯒꯣꯗꯤ ꯈꯔ ꯑꯗꯨꯝ ꯇꯥꯅ ꯑꯗꯨꯝ ꯌꯦꯡꯉ ꯑꯗꯨꯝ ꯄꯤꯕ ꯌꯥꯅꯤ ꯑꯗꯣ ꯐꯔꯦ ꯐꯔꯦ ꯏꯆꯟ ꯂꯥꯛꯄꯤꯔꯣ ꯗꯨꯀꯥꯟꯗ ꯑꯗꯨꯗꯒ ꯑꯥ ꯑꯥ ꯑꯥ ꯑꯩ ꯑꯩ ꯗꯨꯀꯥꯟꯁꯦ ꯊꯧꯕꯥꯜ ꯍꯥꯎꯈꯥꯗꯅꯤ ꯑꯥꯎ ꯑꯥꯎ

ꯑꯣ ꯃꯦꯁꯦꯖ ꯊꯥꯗ꯭ꯔꯒꯁꯨ ꯑꯩ ꯍꯥꯏꯖꯔꯒꯦ ꯊꯧꯕꯥꯜ ꯍꯥꯎꯈꯥ ꯕꯥꯕꯨ ꯕꯖꯥꯔꯗꯣ ꯑꯗꯨꯗ ꯑꯗꯨꯝ ꯂꯥꯛꯄꯤꯔꯣ ꯑꯗꯩꯗ ꯑꯗꯨꯝ ꯄꯥꯏꯈꯣꯝꯕ ꯐꯨꯗ ꯏꯁꯇꯣꯔ ꯐ꯭ꯔꯨꯏꯠ ꯏꯁꯇꯣꯔꯑꯅ ꯑꯗꯨꯝ ꯂꯩꯔꯝꯃꯅꯤ ꯑꯗꯩꯗ ꯑꯗꯨꯝ ꯂꯥꯛꯄꯤꯔꯣ ꯐꯔꯦ ꯐꯔꯦ ꯍꯣꯏ ꯍꯣꯏ ꯊꯝꯖꯔꯦꯀꯣ